ꯃꯅꯤꯄꯨꯔ ꯃꯤꯌꯥꯝꯅ ꯃꯅꯤꯄꯨꯔꯤ ꯂꯣꯟ ꯑꯁꯤ ꯌꯣꯛꯈꯠꯅꯕꯒꯤꯗꯃꯛ ꯇꯧꯕ ꯊꯧꯗꯥꯡ ꯈꯔꯗꯣ ꯑꯩ ꯍꯥꯏꯖꯔꯛꯀꯦ ꯃꯅꯤꯄꯨꯔꯗ ꯂꯩꯔꯤꯕ ꯁꯥꯇ꯭ꯔꯥꯁꯤꯡ ꯑꯁꯤ ꯁꯦꯀꯦꯟ ꯂꯦꯡꯒ꯭ꯋꯣꯖ ꯑꯣꯏꯅ ꯃꯅꯤꯄꯨꯔ ꯂꯣꯟ ꯑꯁꯤ ꯇꯝꯍꯜꯂꯤ ꯑꯗꯨꯒ ꯃꯅꯤꯄꯨꯔꯒꯤ ꯑꯥꯔꯠ ꯑꯦꯟ ꯀꯜꯆꯔꯗꯁꯨ ꯃꯅꯤꯄꯨꯔꯒꯤ ꯂꯦꯡꯒ꯭ꯋꯣꯖ ꯑꯁꯤ ꯑꯌꯥꯝꯕꯅ ꯃꯄꯨꯡ ꯑꯣꯏꯅ ꯁꯤꯖꯟꯅꯗꯨꯅ ꯃꯅꯤꯄꯨꯔꯒꯤ ꯂꯦꯡꯒ꯭ꯋꯣꯖ ꯑꯁꯤꯕꯨ ꯁꯧꯒꯠꯄ ꯑꯣꯏꯅ ꯃꯥꯡꯈꯤꯗꯅꯕ ꯍꯥꯏꯅ ꯍꯦꯟꯅ ꯊꯧꯗꯥꯡ ꯑꯣꯏꯅ ꯂꯧꯋꯤ